ꯑꯩꯅ ꯂꯝꯖꯤꯡꯕ ꯎꯕꯔ ꯀꯧꯖꯕ ꯃꯇꯝꯗ ꯐꯣꯟ ꯃꯇꯝ ꯆꯥꯅ ꯄꯥꯏꯕꯤꯔꯛꯏ ꯃꯇꯝ ꯆꯥꯅ ꯂꯥꯛꯏ ꯑꯗꯨꯒ ꯃꯈꯣꯏꯗ ꯕꯔꯥꯁꯨ ꯑꯀꯛꯅꯕꯤ ꯑꯆꯣꯏꯕ ꯐꯥꯎ ꯌꯥꯎꯅ ꯍꯜꯂꯝꯃꯤ ꯑꯗꯨꯒ ꯃꯣꯏꯒꯤ ꯒꯥꯔꯤꯗꯨ ꯇꯣꯡꯕ ꯃꯇꯝꯗ ꯑꯩꯈꯣꯏꯅ ꯀꯩꯁꯨ ꯆꯤꯡꯅꯅꯤꯡꯉꯥꯏ ꯑꯣꯏꯕ ꯃꯑꯣꯡ ꯂꯩꯖꯗꯦ ꯂꯣꯀꯦꯁꯟ ꯍꯥꯞꯇꯨꯅ ꯑꯩꯈꯣꯏꯅ ꯇꯣꯡꯕ ꯃꯐꯝꯗꯒꯤꯅ ꯌꯧꯒꯗꯕ ꯃꯐꯝ ꯑꯗꯨꯐꯥꯎ ꯇꯥꯛꯑꯒ ꯄꯨꯕꯤ ꯑꯗꯨꯅ ꯃꯈꯣꯏꯁꯦ ꯋꯥꯟꯗꯩꯅ ꯐꯥꯏꯕ ꯐꯥꯎꯒꯤ ꯏꯁꯇꯥꯔ ꯐꯥꯏꯕꯇ ꯄꯤꯖꯅꯤꯡꯉꯤ